ꯑꯩ ꯒꯥꯔꯤ ꯁꯦꯝꯕ ꯂꯥꯛꯂꯤꯅꯦ ꯃꯦꯖꯤꯛ ꯑꯧ ꯃꯦꯖꯤꯛ ꯃꯦꯖꯤꯛ ꯁꯦꯝꯕ ꯂꯥꯛꯄꯅꯦ ꯑꯥ ꯒꯤꯌꯥꯔ ꯕꯣꯛꯁ ꯇꯣ ꯈꯤꯇꯪ ꯅꯨꯡꯉꯥꯏꯇꯕ

ꯑꯗꯨꯝ ꯏꯌꯥꯔ ꯀ꯭ꯂꯤꯅꯔꯗꯣ ꯈꯤꯇꯪ ꯑꯗꯨꯃꯁꯨ ꯈꯤꯇꯪ ꯅꯨꯡꯉꯥꯏꯇꯦ ꯒꯥꯔꯤ ꯄꯤꯛꯑꯞ ꯈꯔ ꯋꯥꯠꯄ

ꯑꯥ ꯑꯗꯒꯤ ꯑꯩꯈꯣꯏꯒꯤ ꯀꯩꯅꯣꯁꯨ ꯗꯤꯁ ꯐꯤꯡꯒꯔꯗꯨꯁꯨ ꯈꯤꯇꯪ ꯀ꯭ꯂꯁꯇꯨ ꯈꯤꯇꯪ ꯅꯨꯡꯉꯥꯏꯇꯕ ꯌꯥꯎꯋꯦ ꯑꯗꯨꯗꯁꯨ

ꯑꯥ ꯑꯗꯒꯤ ꯑꯃꯨꯛ ꯑꯩꯈꯣꯏꯒꯤ ꯊꯣꯡꯗꯨꯁꯨ ꯀꯃꯥꯏꯅ ꯇꯧꯒꯦꯗ ꯑꯥ ꯇꯨ ꯊꯥꯎꯖꯟ ꯅꯥꯏꯟꯇꯤꯟ ꯇꯨ ꯊꯥꯎꯖꯟꯗ ꯂꯧꯕ ꯒꯥꯔꯤ ꯑꯗꯣ ꯊꯣꯡꯗꯣ ꯄꯦꯁꯦꯟꯖꯔ ꯆꯦꯟꯕꯅꯤꯅ ꯉꯁꯥꯏꯒꯤ ꯃꯣꯏꯅ ꯐꯤꯡꯕꯗ ꯄꯦꯁꯦꯟꯖꯔꯅ ꯈꯪꯗꯕꯅꯤꯅ ꯐꯛꯀꯥꯏꯔꯒ ꯇꯧꯕꯁꯨ ꯈꯔ ꯌꯥꯎꯌꯦ ꯅꯨꯡꯉꯥꯏꯇꯕ ꯑꯧ ꯊꯣꯡꯁꯨ ꯈꯤꯇꯪ ꯅꯨꯡꯉꯥꯏꯇꯦꯕ

ꯑꯣ ꯎꯝ ꯍꯣꯏ ꯍꯣꯏ ꯑꯗꯣ ꯀꯩꯅꯣꯅꯤ ꯃꯈꯣꯟꯕꯨꯗꯤ ꯆꯞ ꯆꯥꯕ ꯀꯩꯅꯣ ꯍꯥꯏꯗꯤ ꯑꯩꯈꯣꯏꯅ ꯁꯨꯝ ꯒꯥꯔꯤꯁꯦ ꯑꯩꯒꯤ ꯗ꯭ꯔꯥꯏꯕꯔꯅ ꯊꯧꯕꯗ ꯃꯥꯅꯗꯤ ꯎꯄꯣꯟꯇꯦ ꯄꯦꯁꯦꯟꯖꯔꯅ ꯌꯩꯁꯤꯟꯕꯅꯤꯅ ꯑꯗꯨꯝꯕꯗꯤ ꯈꯤꯇꯪ ꯈꯪꯕ ꯈꯔ ꯋꯥꯠꯂꯦ ꯑꯩꯅ ꯎꯝ

ꯍꯣꯏ ꯍꯣꯏ ꯑꯗꯨ ꯑꯩꯈꯣꯏ ꯅꯦꯁꯨ ꯃꯔꯛ ꯃꯔꯛꯇ ꯑꯩꯅ ꯑꯃꯨꯛ ꯑꯃꯨꯛ ꯆꯦꯛ ꯇꯧꯔ ꯌꯦꯡꯉꯦ ꯑꯗꯣ ꯂꯣꯛ ꯇꯥꯁꯤꯟꯈꯤꯕ ꯍꯥꯏꯗꯤ ꯃꯣꯏꯅ ꯇꯁꯦꯡꯅꯗꯤ ꯈꯪꯄꯣꯠꯇꯦ ꯃꯣꯏꯗꯤ ꯂꯣꯛꯇ ꯍꯦꯛ ꯅꯝꯖꯤꯜꯂꯨꯕ ꯌꯥꯎꯋꯦ ꯑꯩꯅꯁꯨ ꯃꯔꯛꯇ ꯑꯗꯨꯝ ꯈꯔ ꯈꯔꯕꯨꯗꯤ ꯁꯦꯝꯕ ꯌꯥꯎꯋꯦ ꯑꯗꯣ ꯑꯃꯨꯛ ꯍꯦꯛꯇ ꯌꯥꯏ ꯑꯃꯨꯛ ꯍꯦꯛꯇ ꯌꯥꯗꯕ ꯍꯦꯛꯇ ꯇꯧꯔꯛꯄ ꯃꯔꯛ ꯃꯔꯛꯇ

ꯎꯝ ꯎꯝ ꯑꯣ ꯇꯥꯏ ꯇꯥꯏ ꯑꯩꯈꯣꯏꯒꯤ ꯃꯦꯖꯤꯛ ꯀꯩꯅꯧ ꯀꯩꯅꯧ ꯇꯨ ꯏꯝꯐꯥꯜ ꯆꯦꯟꯕ ꯃꯦꯖꯤꯛ ꯑꯦꯁꯣꯁꯦꯁꯟꯒꯤ ꯒꯥꯔꯤ ꯀꯨꯟꯃꯔꯤ ꯂꯩꯕꯁꯦ ꯒꯥꯔꯤ ꯇꯔꯦꯠ ꯅꯤꯄꯥꯜ ꯑꯩꯒꯤ ꯒꯥꯔꯤ ꯑꯅꯧꯕ ꯐꯥꯏꯕ ꯒꯤꯌꯥꯔ ꯁꯤꯒꯨꯝꯕꯁꯦ ꯁꯦꯝꯅꯤꯡꯉꯦ ꯍꯥꯏ ꯑꯗꯨ ꯀꯔꯝꯕ ꯋꯥꯛꯁꯣꯞ ꯈꯔ ꯃꯃꯤꯡ ꯂꯩꯕ ꯇꯥꯇꯥ ꯀꯝꯄꯅꯤ ꯎꯝ ꯎꯝ

ꯑꯧ ꯃꯈꯣꯟ ꯈꯔ ꯈꯔ ꯑꯗꯨꯝ ꯂꯩꯌꯦ ꯑꯧ ꯑꯧ ꯑꯧ ꯈꯔ ꯈꯔꯗꯤ ꯂꯩꯌꯦ ꯑꯗꯣ ꯍꯧꯖꯤꯛꯁꯦ ꯑꯩꯈꯣꯏꯒꯤ ꯒꯥꯔꯤ ꯁꯤꯒꯨꯝꯕ ꯒꯥꯔꯤ ꯃꯦꯖꯤꯛ ꯃꯌꯥꯝ ꯂꯩ ꯑꯗꯣ ꯋꯥꯛꯁꯣꯞꯇ ꯁꯦꯝꯕ ꯑꯗꯨꯝ ꯑꯩꯈꯣꯏ ꯂꯥꯛꯄ ꯌꯥꯒꯗ꯭ꯔꯥ ꯒꯥꯔꯤ ꯑꯅꯧꯕ ꯁꯤꯒꯨꯝꯕꯁꯦ ꯍꯣꯏ ꯍꯣꯏ

ꯑꯩ ꯑꯗꯨ ꯇꯥꯟꯅꯁꯤ ꯑꯩꯁꯨ ꯉꯁꯥꯏꯒꯤ ꯒꯥꯔꯤ ꯂꯣꯏꯕ ꯀꯨꯏꯗ꯭ꯔꯤꯕꯅꯤꯅ ꯑꯩ ꯈꯪꯗꯕꯒꯤ ꯁꯨꯝ ꯍꯪꯖꯔꯤꯅꯀꯣ ꯍꯥꯟꯅ ꯑꯗꯣ ꯍꯧꯖꯤꯛꯁꯦ ꯒꯥꯔꯤꯁꯦ ꯑꯅꯧꯕꯁꯦ ꯑꯩꯁꯨ ꯆꯍꯤ ꯃꯔꯤ ꯃꯉꯥꯗꯤ ꯁꯨꯔꯦ ꯑꯗꯣ ꯊꯧꯅꯕꯗꯤ ꯌꯥꯝ ꯊꯧꯅꯗꯦꯕ ꯒꯥꯔꯤꯁꯦ ꯑꯧ ꯀꯝꯄꯅꯤꯗꯗꯤ ꯄꯩꯁꯥ ꯌꯥꯝ ꯆꯥꯎ ꯆꯥꯎ ꯍꯥꯏꯌꯦ ꯃꯔꯝꯗꯤ ꯂꯨꯄꯥ ꯆꯥꯝꯃꯉꯥ ꯆꯥꯇꯔꯨꯛ ꯆꯪꯒꯗꯧꯗꯣ ꯂꯨꯁꯤꯡ ꯑꯅꯤꯒ ꯍꯥꯏꯖꯤꯜꯂꯛꯑꯦꯕ ꯍꯣꯏ ꯍꯣꯏ ꯑꯗꯣ ꯇꯥꯟꯅꯔꯒ ꯂꯣꯏꯔꯦ ꯑꯗꯨ ꯍꯧꯖꯤꯛꯁꯦ ꯑꯩ ꯃꯔꯛꯇ ꯑꯩꯈꯣꯏ ꯋꯥꯛꯁꯣꯞ ꯑꯣꯏꯅꯥꯝꯗ ꯑꯩꯈꯣꯏꯒꯤ ꯕꯨꯃꯦꯁꯣꯔꯅ ꯑꯃ ꯑꯅꯧꯕ ꯑꯃ ꯍꯥꯡꯉꯦ ꯃꯥꯗꯤ ꯂꯥꯏꯔꯤꯛꯁꯨ ꯍꯩꯕ ꯃꯥ ꯀꯝꯄꯨꯇꯔ ꯂꯦꯞꯇꯣꯞ ꯇꯧꯔꯒ ꯂꯣꯏꯅ ꯆꯦꯛ ꯇꯧꯔ ꯁꯦꯝꯃꯦꯕ ꯃꯉꯣꯟꯗ ꯈꯔ ꯈꯔ

ꯎꯝ

ꯍꯣꯏ ꯍꯣꯏ ꯑꯗꯣ ꯑꯣꯏꯅꯥꯝꯒꯤꯗ ꯇꯧꯗ꯭ꯔꯥꯁꯨ ꯑꯩꯈꯣꯏꯒꯤ ꯑꯣꯖꯥꯒꯤ ꯋꯥꯛꯁꯣꯞꯁꯤꯗ ꯑꯩꯈꯣꯏꯒꯤ ꯃꯦꯖꯤꯛ ꯃꯉꯥ ꯇꯔꯨꯛꯁꯦ ꯑꯅꯧꯕ ꯐꯥꯏꯕ ꯒꯤꯌꯥꯔꯒꯤꯁꯦ ꯁꯦꯝꯕ ꯂꯥꯛꯆꯒꯦ ꯑꯗꯣ ꯑꯣ ꯑꯣꯖꯥꯒꯤ ꯋꯥꯛꯁꯣꯞ ꯃꯃꯤꯡꯁꯦ ꯀꯔꯝꯕꯅꯣ ꯀꯔꯝꯕ ꯋꯥꯛꯁꯣꯞ ꯖꯒꯥꯗꯨ ꯍꯥꯏꯐꯦꯠꯇꯪ ꯑꯣꯖꯥꯅ ꯍꯥꯏꯕꯤꯔꯛꯑꯣꯅꯦ

ꯑꯧ

ꯀꯥꯡꯄꯣꯛꯄꯤ ꯆꯪ ꯌꯥꯗ꯭ꯔꯤ ꯍꯧꯖꯤꯛꯁꯦ ꯀꯨꯀꯤꯒ ꯃꯩꯇꯩꯒ ꯂꯥꯜ ꯀꯜꯂꯤꯃꯤꯅ ꯑꯣꯖꯥꯀꯣ ꯍꯧꯖꯤꯛꯁꯦ ꯀꯨꯀꯤꯒ ꯃꯩꯇꯩꯒ ꯂꯥꯜ ꯌꯥꯝ ꯀꯜꯂꯤꯃꯤꯅ ꯀꯥꯡꯄꯣꯛꯄꯤ ꯇꯥꯟꯅ ꯆꯠꯂꯗꯤ

ꯌꯥꯏꯌꯦ ꯍꯣꯏ ꯍꯣꯏ ꯐꯔꯦ ꯐꯔꯦ ꯊꯦꯡꯛ ꯌꯨ ꯊꯦꯡꯛ ꯌꯨ